ꯑꯩꯅ ꯏꯟꯖꯥꯡ ꯊꯣꯡꯕꯗ ꯊꯥꯛꯄꯗ ꯑꯍꯥꯎꯕ ꯃꯆꯜ ꯍꯥꯏꯔꯒꯗꯤ ꯁꯥ ꯉꯥ ꯅꯠꯇ꯭ꯔꯒꯅ ꯏꯁꯥꯅ ꯄꯥꯝꯖꯕ ꯏꯟꯖꯥꯡ ꯃꯊꯦꯜ ꯉꯥ ꯑꯃ ꯊꯣꯡꯕ ꯃꯇꯝꯗ ꯇꯤꯂꯧ ꯍꯥꯞꯄꯦ ꯆꯅꯝ ꯍꯥꯞꯄꯦ ꯃꯔꯨ ꯃꯔꯥꯡ ꯍꯥꯞꯄꯦ ꯇꯦꯖ ꯄꯇꯥ ꯍꯥꯞꯄꯦ ꯑꯋꯥ ꯐꯗꯤꯒꯣꯝ ꯍꯥꯞꯄꯦ ꯃꯣꯔꯣꯛ ꯍꯥꯞꯄꯦ ꯑꯗꯒꯤ ꯃꯆꯨ ꯍꯥꯞꯄꯦ ꯊꯨꯝ ꯍꯥꯞꯄꯦ ꯑꯗꯨꯁꯤꯡꯗꯣ ꯐꯖꯅ ꯍꯥꯞꯄꯒ ꯑꯍꯥꯟꯕ ꯉꯧꯕ ꯃꯇꯝꯗ ꯇꯤꯂꯧ ꯆꯅꯝ ꯍꯥꯟꯅ ꯐꯖꯅ ꯃꯨꯟꯅ ꯉꯧꯕꯤꯔꯒ ꯉꯥ ꯍꯥꯞꯇꯧꯔꯤꯕ ꯉꯥ ꯑꯗꯣ ꯑꯃꯨꯛ ꯍꯥꯞꯆꯟꯕꯤꯔꯒ ꯍꯥꯏꯔꯞ ꯉꯧꯕꯤꯔꯒ ꯎꯏꯔꯕ ꯃꯇꯝꯗ ꯃꯣꯔꯣꯛꯀ ꯃꯆꯨꯒ ꯃꯔꯨ ꯃꯔꯥꯡꯒ ꯅꯩꯔꯒ ꯑꯃꯨꯛ ꯃꯊꯛꯇ ꯋꯥꯎꯔꯤ ꯋꯥꯎꯔꯤ ꯆꯥꯏꯕꯤꯕ ꯃꯇꯝꯗ ꯑꯣꯠꯂꯒ ꯀꯪꯍꯟꯂꯒ ꯃꯍꯤ ꯈꯤꯇꯪ ꯍꯥꯞꯄꯒ ꯁꯧꯍꯜꯂꯒ ꯂꯣꯏꯔꯝꯗꯥꯏꯗ ꯐꯗꯤꯒꯣꯝ ꯊꯥꯛꯄꯅ ꯍꯥꯞꯄꯦ ꯑꯗꯨꯒ ꯆꯥꯕꯅ ꯍꯥꯎꯖꯩ ꯑꯗꯨꯒ ꯀꯥꯡꯁꯣꯏ ꯊꯣꯡꯕ ꯃꯇꯝꯗꯅ ꯃꯔꯣꯏ ꯃꯅꯥ ꯑꯁꯪꯕ ꯃꯆꯟ ꯃꯆꯟ ꯍꯥꯏꯕꯗꯤ ꯃꯔꯣꯏ ꯅꯄꯥꯛꯄꯤ ꯅꯥꯀꯨꯞꯄꯤ ꯑꯗꯨꯒꯨꯝꯕ ꯃꯆꯟ ꯃꯌꯥꯝꯗꯣ ꯍꯥꯞꯄꯒ ꯁꯤꯡ ꯀꯔꯤ ꯀꯔꯥ ꯍꯥꯞꯄꯒ ꯆꯝꯅ ꯊꯣꯡꯉꯒ ꯉꯥ ꯑꯌꯥꯏꯕ ꯃꯆꯦꯠ ꯑꯃ ꯀꯔꯤ ꯑꯃ ꯍꯥꯞꯆꯜꯂꯒ ꯊꯣꯡꯉꯒ ꯊꯥꯛꯑꯒ ꯆꯥꯕꯅ ꯑꯆꯝꯕꯗ ꯍꯥꯎꯖꯩ ꯑꯗꯨꯒ ꯑꯁꯤꯟꯕ ꯊꯣꯡꯕꯗꯅ ꯃꯔꯣꯏ ꯅꯄꯥꯛꯄꯤꯁꯦ ꯑꯌꯥꯝꯕ ꯍꯥꯞꯄ ꯍꯥꯥꯎꯋꯦ ꯑꯁꯤꯟꯕꯗꯗꯤ ꯃꯔꯣꯏ ꯅꯄꯥꯛꯄꯤꯁꯦ ꯑꯗꯨꯝ ꯐꯖꯅ ꯍꯥꯞꯄ ꯍꯥꯎꯋꯦ ꯃꯥꯗꯤ ꯑꯗꯣ ꯑꯊꯣꯡꯕ ꯈꯨꯗꯤꯡꯃꯛꯇ ꯐꯗꯤꯒꯣꯝꯗꯤ ꯑꯗꯨꯃꯛ ꯌꯥꯎꯋꯦ ꯐꯗꯤꯒꯣꯝ ꯌꯥꯎꯗ꯭ꯔꯒꯗꯤ ꯏꯟꯖꯥꯡꯁꯤꯒꯤ ꯃꯅꯝ ꯂꯣꯏꯅꯃꯛ ꯃꯥꯡꯉꯦ ꯐꯗꯤꯒꯣꯝ ꯌꯥꯎꯔꯒꯅ ꯏꯟꯖꯥꯡꯁꯤꯒꯤ ꯃꯅꯝ ꯂꯣꯏꯅꯕ ꯑꯣꯏꯔꯦ ꯏꯔꯣꯟꯕ ꯃꯇꯝꯗꯅ ꯐꯨꯠꯀꯗꯧꯕ ꯏꯔꯣꯝꯕꯗꯣ ꯑꯁꯥꯕꯗ ꯏꯁꯤꯡ ꯑꯁꯥꯕꯗ ꯑꯣꯏꯅ ꯑꯗꯨꯝ ꯐꯨꯠꯂꯦ ꯏꯁꯤꯡ ꯍꯥꯟꯅ ꯁꯧꯍꯜꯂꯕ ꯃꯇꯝꯗ ꯐꯨꯠꯂꯦ ꯏꯪꯉꯤꯉꯩꯗ ꯍꯥꯞꯄꯒꯗꯤ ꯍꯥꯎꯕꯒꯤ ꯆꯥꯡ ꯋꯥꯠꯂꯦ ꯁꯥꯔꯒ ꯍꯥꯞꯄꯒꯅ ꯍꯥꯎꯋꯦ ꯑꯗꯨꯁꯨ ꯏꯔꯣꯟꯕꯗ ꯐꯨꯠꯄꯗ ꯍꯥꯞꯄ ꯃꯍꯤꯗꯣ ꯑꯗꯨꯝꯃꯛ ꯑꯗꯨꯝ ꯏꯔꯣꯟꯕꯗ ꯍꯥꯞꯂꯕꯗꯤ ꯍꯥꯎꯇꯦ ꯇꯣꯉꯥꯟꯅ ꯑꯦꯛꯁꯇ꯭ꯔꯥ ꯑꯣꯏꯅ ꯇꯣꯉꯥꯟꯅ ꯏꯁꯤꯡ ꯑꯁꯦꯡꯕ ꯑꯣꯏꯅ ꯍꯥꯞꯄꯦ ꯑꯗꯨꯅ ꯍꯥꯎꯕ ꯍꯦꯜꯂꯦ ꯑꯗꯨ ꯅꯠꯇ꯭ꯔꯒꯗꯤ ꯃꯍꯥꯎ ꯋꯥꯠꯂꯦ ꯍꯥꯏꯔꯤꯕ ꯊꯣꯡꯕꯒꯤ ꯃꯔꯝꯁꯤꯗꯗꯤ ꯆꯥꯅꯤꯡꯕ ꯃꯑꯣꯡꯗ ꯊꯣꯡꯕꯕꯨꯗꯤ ꯌꯥꯏ ꯍꯥꯏꯕꯕꯨ ꯑꯍꯥꯎꯕ ꯆꯥꯅꯤꯡꯉꯦ ꯍꯥꯏꯗꯨꯅꯁꯨ ꯊꯣꯡꯕ ꯃꯇꯝꯗ ꯍꯥꯎꯔꯣꯏꯗꯕ ꯃꯑꯣꯡꯗ ꯊꯣꯡꯕꯗꯤ ꯍꯥꯎꯇꯦ ꯍꯥꯎꯒꯗꯕ ꯃꯑꯣꯡꯗ ꯊꯣꯡꯉꯒꯗꯤ ꯍꯥꯎꯋꯦ ꯊꯥꯛꯄꯒꯤ ꯅꯤꯌꯣꯝ ꯅꯤꯇꯤ ꯆꯨꯝꯅ ꯊꯣꯡꯉꯒꯗꯤ ꯑꯗꯨꯃꯛ ꯍꯥꯎꯋꯦ ꯐꯖꯅ ꯆꯦꯛꯁꯤꯟꯅ ꯊꯣꯡꯕ ꯍꯥꯏꯕꯁꯤꯅ ꯍꯥꯎꯕ ꯍꯦꯜꯂꯦ ꯅꯠꯇ꯭ꯔꯒꯗꯤ ꯍꯥꯎꯕ ꯋꯥꯠꯂꯦ ꯃꯥꯏ ꯑꯣꯟꯁꯤꯜꯂꯒ ꯊꯣꯡꯕ ꯍꯥꯏꯕ ꯑꯃꯒ ꯃꯥꯏ ꯂꯩꯊꯣꯛꯑꯒ ꯊꯣꯡꯕ ꯍꯥꯏꯕ ꯑꯃꯒꯁꯨ ꯂꯩ ꯑꯅꯤꯁꯤꯒꯤ ꯃꯅꯨꯡꯗ ꯃꯥꯏ ꯂꯩꯁꯤꯜꯂꯒ ꯊꯣꯡꯕꯅ ꯍꯥꯎꯕ ꯍꯦꯜꯂꯦ ꯃꯥꯏ ꯂꯩꯊꯣꯛꯑꯒꯗꯤ ꯍꯥꯎꯕ ꯋꯥꯠꯂꯦ ꯏꯁꯥꯅ ꯊꯣꯡꯉꯤꯕꯁꯦ ꯊꯋꯥꯏ ꯇꯥꯅ ꯊꯣꯡꯒꯗꯕꯅꯦ ꯊꯣꯡꯕ ꯈꯨꯗꯤꯡꯃꯛꯇ ꯑꯗꯨꯅ ꯍꯥꯎꯕ ꯌꯥꯝꯅ ꯍꯦꯜꯂꯦ ꯅꯠꯇ꯭ꯔꯒꯗꯤ ꯍꯥꯎꯕꯒꯤ ꯆꯥꯡ ꯋꯥꯠꯂꯦ ꯃꯔꯝ ꯑꯗꯨꯅ ꯊꯣꯡꯕ ꯃꯇꯝꯗ ꯃꯥꯏ ꯂꯩꯁꯤꯟꯕꯅ ꯐꯩ ꯁꯥ ꯍꯥꯏꯕꯁꯤꯗꯤ ꯁꯥ ꯑꯆꯧꯕ ꯊꯣꯡꯕ ꯇꯥꯔꯒꯗꯤ ꯌꯥꯔꯤꯕ ꯃꯈꯩ ꯃꯔꯨ ꯃꯔꯥꯡꯁꯤ ꯌꯥꯝꯅ ꯍꯥꯞꯄꯦ ꯉꯥ ꯉꯥꯗ ꯍꯥꯞꯄ ꯑꯗꯨꯃꯥꯏꯅꯗꯤ ꯈꯖꯤꯛ ꯈꯔꯥꯛ ꯍꯥꯞꯄ ꯌꯥꯗꯦ ꯁꯥ ꯊꯣꯡꯕꯗ ꯍꯤꯡ ꯍꯥꯞꯄꯗꯤ ꯍꯥꯎꯇꯦ ꯉꯥ ꯊꯣꯡꯕꯗ ꯍꯤꯡ ꯍꯥꯞꯇ꯭ꯔꯕꯗꯤ ꯍꯥꯎꯇꯦ ꯃꯔꯝ ꯑꯗꯨꯅ ꯈꯦꯠꯅꯕ ꯑꯅꯤꯁꯤ ꯂꯩ ꯑꯗꯨꯅ ꯉꯥ ꯊꯣꯡꯒꯦ ꯍꯥꯏꯔꯒꯗꯤ ꯍꯤꯡ ꯗꯔꯀꯥꯔ ꯑꯣꯏ ꯁꯥ ꯊꯣꯡꯒꯦ ꯍꯥꯏꯔꯒꯗꯤ ꯃꯔꯨ ꯃꯔꯥꯡ ꯌꯥꯝꯕ ꯗꯔꯀꯥꯔ ꯑꯣꯏ ꯑꯃꯁꯨꯡ ꯖꯤꯔꯥꯅ ꯌꯥꯝꯕ ꯑꯃ ꯑꯃꯁꯨꯡ ꯁꯥ ꯃꯔꯣꯏ ꯈꯔ ꯌꯥꯝꯕꯅ ꯗꯔꯀꯥꯔ ꯑꯣꯏ ꯉꯥ ꯊꯣꯡꯕꯗꯗꯤ ꯑꯗꯨꯃꯛ ꯗꯔꯀꯥꯔ ꯑꯣꯏꯗ꯭ꯔꯕꯁꯨ ꯌꯥꯏ ꯖꯤꯔꯥ ꯀꯩꯅꯣꯅ ꯍꯤꯡꯅ ꯈꯔ ꯌꯥꯝꯅ ꯃꯅꯝ ꯀꯟꯕꯅꯤꯅ ꯍꯤꯡ ꯈꯛꯇ ꯍꯥꯞꯄꯤꯕꯅ ꯈꯋꯥꯏꯗꯒꯤ ꯗꯔꯀꯥꯔ ꯑꯣꯏ